ꯁꯤꯒꯤ ꯄ꯭ꯂꯥꯁꯇꯤꯛ ꯕꯣꯇꯜꯁꯦ ꯑꯩꯅ ꯑꯦꯃꯦꯖꯣꯟꯗꯒꯤ ꯂꯩꯕꯅꯤ ꯑꯗꯣ ꯃꯃꯟꯁꯤꯒ ꯄꯣꯠꯁꯤꯒ ꯌꯥꯝꯅ ꯆꯥꯟꯅꯗ꯭ꯔꯦ ꯍꯥꯏꯕꯗꯤ ꯄ꯭ꯂꯥꯁꯇꯤꯛꯀꯤ ꯀ꯭ꯋꯥꯂꯤꯇꯤꯁꯦ ꯃꯣꯏꯅ ꯃꯦꯟꯁꯟ ꯇꯧꯕꯗꯅ ꯑꯃ ꯇꯧꯔꯦ ꯑꯗꯨꯒ ꯑꯩꯉꯣꯟꯗ ꯌꯧꯔꯛꯏꯕ ꯄꯣꯠꯁꯤꯒꯤ ꯀ꯭ꯋꯥꯂꯤꯇꯤ ꯁꯤꯁꯤꯗꯤ ꯃꯥꯅ ꯃꯦꯟꯁꯟ ꯇꯧꯔꯤꯕꯁꯤꯒ ꯌꯥꯝꯅ ꯆꯥꯟꯅꯗ꯭ꯔꯦ ꯑꯗꯨꯅ ꯄꯣꯠꯁꯦ ꯐꯕ ꯋꯥꯠꯂꯦꯅ ꯈꯜꯂꯦ